ꯑꯩꯅ ꯍꯧꯈꯤꯕ ꯅꯨꯃꯤꯠ ꯅꯤꯅꯤ ꯍꯨꯝꯅꯤꯒꯤ ꯃꯃꯥꯡꯗ ꯏꯝꯐꯥꯜꯗꯒꯤ ꯏꯝꯐꯥꯜꯒꯤ ꯄꯥꯎꯅꯥ ꯕꯖꯥꯔꯗꯒꯤ ꯎꯁꯥ ꯐꯦꯟ ꯑꯃ ꯂꯧꯖꯔꯛꯄꯅꯤ ꯍꯥꯏꯔꯤꯕ ꯎꯁꯥ ꯐꯦꯟꯁꯤ ꯃꯣꯔꯦꯗꯗꯤ ꯌꯥꯝ ꯁꯥꯕꯅꯤꯅ ꯍꯥꯏꯔꯤꯕ ꯃꯐꯝꯁꯤꯗ ꯐꯦꯟ ꯗꯔꯀꯥꯔ ꯂꯩꯕꯗꯒꯤ ꯂꯩꯖꯔꯛꯄꯅꯤ ꯍꯧꯖꯤꯛ ꯐꯦꯟꯁꯤ ꯑꯩ ꯌꯨꯝꯗ ꯀꯅꯦꯛꯁꯟ ꯇꯧꯔꯦ ꯄꯥꯜꯂꯦ ꯑꯗꯨ ꯄꯥꯜꯂꯕ ꯃꯇꯨꯡꯗ ꯁꯤꯖꯤꯟꯅꯕꯗ ꯌꯥꯝꯅ ꯅꯨꯡꯉꯥꯏꯕ ꯑꯃꯗꯤ ꯏꯪꯍꯟꯕ ꯀꯩꯇꯧꯋꯤ ꯍꯥꯏꯗꯤ ꯁꯤꯖꯟꯅꯕꯗ ꯌꯥꯝꯅ ꯅꯨꯡꯉꯥꯏ ꯑꯗꯨꯒ ꯀ꯭ꯋꯥꯂꯤꯇꯤꯁꯨ ꯎꯁꯥ ꯐꯦꯟꯁꯤ ꯁꯨꯝ ꯌꯦꯡꯕꯗ ꯀ꯭ꯋꯥꯂꯤꯇꯤꯁꯨ ꯐꯩ ꯍꯥꯏꯅ ꯈꯜꯂꯤ ꯑꯗꯨꯅ ꯐꯦꯟꯁꯤ ꯊꯝꯕꯗꯒꯤ ꯑꯁꯥꯕꯒꯤ ꯋꯥꯔꯝꯕ ꯑꯁꯥꯕ ꯈꯥꯡꯂꯝꯕ ꯑꯗꯨ ꯈꯔꯒꯤ ꯃꯈꯩꯗꯤ ꯃꯁꯤꯅ ꯀꯣꯛꯍꯜꯂꯦ